ꯇꯤꯀꯂꯣꯖꯤ ꯃꯇꯝ ꯆꯥꯅ ꯁꯤꯖꯤꯟꯅꯗꯕ ꯃꯣꯕꯥꯏꯜꯅ ꯆꯤꯡꯕ ꯑꯉꯥꯡꯒꯩꯅ ꯆꯥꯒꯅꯤ ꯊꯛꯀꯅꯤ ꯈꯪꯗꯅ ꯃꯣꯕꯥꯏꯜ ꯁꯤꯖꯤꯟꯅꯔꯒ ꯑꯗꯨꯝ ꯂꯩꯕ ꯃꯃꯤꯠꯇ ꯁꯣꯛꯂꯛꯄ ꯌꯦꯡꯕꯅ ꯂꯥꯏꯔꯤꯛ ꯂꯥꯏꯁꯨ ꯄꯥꯒꯅꯤ ꯈꯪꯉꯛꯇꯕ ꯁꯤꯒꯨꯝꯕꯁꯦ ꯑꯃꯥꯡꯕ ꯃꯌꯥꯝ ꯂꯥꯛꯏ ꯑꯗꯨꯅ ꯇꯦꯀꯅꯣꯂꯣꯖꯤꯁꯤꯕꯨ ꯑꯩꯈꯣꯏꯅ ꯃꯇꯝ ꯆꯥꯅ ꯂꯥꯏꯔꯤꯛ ꯂꯥꯏꯁꯨꯒꯤ ꯃꯔꯝꯗ ꯍꯪꯕ ꯀꯧꯕ ꯅꯣꯡꯃꯗ ꯃꯤꯅꯤꯠ ꯑꯃꯅꯤ ꯇꯉꯥꯏ ꯐꯗꯅ ꯑꯩꯒꯤ ꯇꯧꯗ꯭ꯔꯥꯕ ꯌꯥꯗ꯭ꯔꯥꯕ ꯏꯃꯥ ꯏꯆꯥ ꯐꯣꯟ ꯐꯥꯎꯅꯕꯒꯤꯗꯃꯛꯇ

ꯑꯗꯨꯅ ꯇꯦꯀꯅꯣꯂꯣꯖꯤꯁꯤꯕꯨ ꯃꯇꯥꯡ ꯃꯇꯝ ꯆꯥꯅ ꯃꯣꯕꯥꯏꯜꯁꯤꯡꯁꯤꯕꯨ ꯑꯩꯈꯣꯏꯅ ꯅꯣꯡꯃꯒꯤ ꯃꯤꯅꯤꯠ ꯑꯅꯤ ꯑꯍꯨꯝ ꯈꯛꯇꯒꯤ ꯑꯩꯒꯤ ꯀꯥꯟꯅꯕ ꯇꯉꯥꯏ ꯐꯗꯕ ꯄꯥꯎ ꯐꯥꯎꯅꯕ ꯃꯇꯝꯗ ꯈꯛꯇ ꯄꯥꯏꯍꯟꯕ ꯄꯥꯝꯃꯦ